ꯍꯧꯖꯤꯛꯀꯤ ꯃꯇꯝꯗꯗꯤ ꯏꯂꯦꯛꯇ꯭ꯔꯤꯛꯁꯤꯇꯤꯒꯤ ꯃꯈꯥꯁꯦ ꯑꯗꯨꯝ ꯄꯣꯜꯂꯦ ꯀꯔꯤꯒꯤꯅꯣ ꯍꯥꯏꯔꯒꯗꯤ ꯍꯧꯖꯤꯛꯇꯤ ꯋꯥꯁꯤꯡ ꯃꯦꯁꯤꯟ ꯐ꯭ꯔꯤꯖ ꯑꯁꯤ ꯃꯌꯥꯝꯁꯤ ꯁꯤꯖꯤꯟꯅꯔꯛꯄꯅꯤꯅ ꯑꯗꯒꯤ ꯏꯂꯦꯛꯇ꯭ꯔꯤꯛ ꯒꯥꯔꯤ ꯃꯌꯥꯝ ꯊꯣꯛꯂꯛꯑꯦ ꯃꯁꯤꯁꯨ ꯆꯥꯔꯁ ꯇꯧꯕꯗ ꯗꯔꯀꯥꯔ ꯌꯥꯝꯅ ꯂꯩ ꯑꯗꯨꯒ ꯋꯥꯁꯤꯡ ꯃꯦꯆꯤꯟ ꯃꯩ ꯂꯥꯛꯇ꯭ꯔꯒꯗꯤ ꯋꯥꯁꯤꯡ ꯃꯦꯆꯤꯟ ꯐꯤ ꯁꯨꯕꯁꯨ ꯌꯥꯗ꯭ꯔꯦ ꯐ꯭ꯔꯤꯖꯁꯨ ꯑꯗꯒꯤ ꯐ꯭ꯔꯤꯖꯇ ꯄꯣꯠ ꯆꯩ ꯊꯝꯕꯁꯨ ꯂꯣꯏꯅꯃꯛ ꯌꯥꯔꯔꯣꯏ ꯃꯩ ꯂꯥꯛꯇꯕ ꯇꯥꯔꯒꯗꯤ ꯑꯗꯨꯅ ꯃꯩ ꯂꯥꯛꯇ꯭ꯔꯒꯗꯤ ꯍꯧꯖꯤꯛꯇꯤ ꯑꯋꯥꯕ ꯈꯔꯗꯤ ꯑꯗꯨꯝ ꯅꯪꯉꯦ ꯏꯟꯗꯛꯁꯟꯒꯨꯝꯕ ꯁꯤꯒꯨꯝꯕ ꯔꯥꯏꯁ ꯀꯨꯀꯔꯒꯨꯝꯕꯅ ꯑꯅꯝꯕ ꯁꯤꯖꯤꯟꯅꯔꯕꯅꯤꯅ ꯍꯧꯖꯤꯛꯇꯤ ꯃꯩ ꯂꯥꯛꯇꯕꯗ ꯈꯔ ꯑꯗꯨꯝ ꯁꯣꯛꯍꯜꯂꯦ